ꯆꯥꯔꯕ ꯃꯇꯨꯡꯗ ꯄꯣꯊꯥꯕ ꯃꯇꯝꯗꯁꯨ ꯅꯨꯡꯊꯤꯟ ꯉꯍꯥꯛꯇꯪ ꯄꯣꯊꯥꯒꯦꯁꯨ ꯐꯦꯟꯁꯤꯗ ꯑꯗꯨꯝ ꯃꯈꯥꯗ ꯉꯍꯥꯛꯇꯪ ꯄꯣꯊꯥꯕ ꯍꯥꯏꯕ ꯑꯗꯒꯤ ꯑꯃꯅ ꯑꯩꯈꯣꯏꯒꯤ ꯅꯨꯡꯗꯥꯡ ꯉꯍꯥꯛꯇꯪ ꯇꯨꯝꯒꯦꯁꯨ ꯁꯥꯕꯒꯤ ꯃꯔꯝꯅ ꯍꯧꯖꯤꯛꯇꯤ ꯌꯥꯝ ꯁꯥꯒꯠꯂꯛꯑꯝꯅꯤꯅ ꯇꯨꯝꯕ ꯉꯝꯗꯝꯅꯤꯅ ꯐꯦꯟꯁꯤ ꯎꯪꯍꯜꯂꯒ ꯑꯩꯈꯣꯏ ꯑꯗꯨꯒꯤ ꯃꯈꯥꯗ ꯀꯃꯥꯏ ꯇꯧꯔꯦ ꯍꯥꯏ ꯀꯥꯟꯗ ꯑꯩꯈꯣꯏꯅ ꯉꯍꯥꯛꯇꯪ ꯄꯣꯊꯥꯕ ꯍꯥꯏꯕꯁꯤ ꯌꯥꯝꯅ ꯗꯔꯀꯥꯔ ꯑꯣꯏ ꯑꯅꯤꯁꯨꯗ ꯑꯩꯈꯣꯏꯒꯤ ꯔꯥꯏꯁ ꯀꯨꯀꯔ ꯍꯧꯖꯤꯛꯇꯤ ꯔꯥꯏꯁ ꯀꯨꯀꯔ ꯍꯥꯏꯕꯁꯦ ꯍꯥꯟꯅ ꯁꯤꯡꯅ ꯑꯦꯂꯦꯛꯇ꯭ꯔꯤꯁꯤꯇꯤ ꯃꯇꯦꯡ ꯁꯤꯖꯤꯟꯅꯕ ꯍꯥꯏꯔꯒꯗꯤ ꯑꯩꯈꯣꯏ ꯈꯨꯡꯒꯪꯗ ꯔꯥꯏꯁ ꯀꯨꯀꯔ ꯔꯥꯏꯁ ꯀꯨꯀꯔ ꯍꯥꯏꯕ ꯄꯣꯠꯁꯤ ꯌꯥꯝꯅ ꯗꯔꯀꯥꯔ ꯑꯣꯏ ꯍꯥꯟꯅꯗꯤ ꯃꯩꯅ ꯊꯣꯡꯉꯝꯃꯤ ꯁꯤꯡꯅ ꯊꯣꯡꯉꯝꯃꯤ ꯍꯧꯖꯤꯛꯅ ꯃꯊꯪꯗ ꯒ꯭ꯌꯥꯁꯁꯨ ꯊꯣꯡꯉꯝꯃꯤ ꯑꯗꯨꯅ ꯔꯥꯏꯁ ꯀꯨꯀꯔꯅ ꯏꯁꯝ ꯁꯝꯃꯦ ꯀꯩꯒꯤꯅꯣ ꯍꯥꯏ ꯀꯥꯟꯗ ꯁꯤꯡꯅ ꯊꯣꯡꯕꯗꯨꯁꯨ ꯌꯥꯝ ꯋꯥꯏ ꯑꯗꯒꯤ ꯁꯤꯂꯤꯟꯗꯔꯒꯤ ꯒ꯭ꯌꯥꯁꯀꯤ ꯃꯇꯦꯡꯗꯩ ꯊꯣꯡꯕꯗꯨꯁꯨ ꯌꯥꯝꯅ ꯑꯗꯨꯅ ꯔꯥꯏꯁ ꯀꯨꯀꯔ ꯊꯣꯡꯕꯁꯤꯅ ꯉꯁꯥꯏꯒꯤ ꯒ꯭ꯌꯥꯁ ꯄꯣꯈꯥꯏꯅꯤ ꯍꯥꯏꯕꯒꯤ ꯑꯀꯤꯕꯁꯨ ꯂꯩꯇ꯭ꯔꯦ ꯌꯥꯝꯅꯁꯨ ꯊꯨꯅ ꯂꯣꯏꯔꯦ ꯑꯗꯨꯅ ꯀꯃꯥꯏ ꯇꯧꯔꯤ ꯔꯥꯏꯁ ꯀꯨꯀꯔꯁꯤ ꯑꯗꯨꯛꯀꯤ ꯃꯇꯤꯛ ꯑꯩꯈꯣꯏꯒꯤ ꯈꯨꯡꯒꯪꯗ ꯑꯦꯂꯦꯛꯇ꯭ꯔꯤꯁꯤꯇꯤꯅ ꯀꯥꯅꯍꯟꯕ ꯄꯣꯠꯇ ꯃꯁꯤꯃꯁꯨ ꯌꯥꯝꯅ ꯀꯩꯗꯧꯋꯤ ꯌꯥꯝꯅ ꯏꯝꯄꯣꯔꯇꯦꯟ ꯑꯣꯏ ꯌꯥꯝꯅ ꯗꯔꯀꯥꯔ ꯑꯣꯏ ꯃꯁꯤꯁꯤꯅ ꯆꯥꯛꯁꯨ ꯑꯊꯨꯕ ꯃꯇꯝꯗ ꯂꯣꯏꯍꯜꯂꯦ ꯑꯗꯣ ꯑꯊꯨ ꯑꯀꯥꯏꯁꯨ ꯅꯪꯍꯜꯂꯦ ꯀꯔꯤꯒꯨꯝꯕ ꯆꯥꯛꯇꯣ ꯃꯩꯗꯣ ꯊꯤꯟꯖꯜꯂꯝꯃꯒ ꯀꯔꯤꯒꯨꯝꯕ ꯊꯕꯛ ꯑꯃ ꯑꯩꯈꯣꯏꯅ

ꯃꯣꯕꯥꯏꯜ ꯏꯂꯦꯛꯇ꯭ꯔꯤꯁꯤꯇꯤ ꯃꯈꯥꯗ ꯑꯩꯈꯣꯏꯅ ꯁꯤꯖꯤꯟꯅꯕꯗ ꯅꯨꯡꯉꯥꯏꯕ ꯍꯥꯏꯕ ꯑꯃꯅ ꯃꯣꯕꯥꯏꯜꯒꯤ ꯆꯥꯔꯖ ꯇꯧꯕ ꯍꯧꯖꯤꯛ ꯀꯅꯥꯒꯨꯝꯕꯃ ꯄꯥꯎ ꯐꯥꯎꯗꯣꯛ ꯐꯥꯎꯖꯤꯟ ꯇꯧꯒꯦ ꯍꯥꯏꯔꯒꯁꯨ ꯑꯩ ꯃꯣꯕꯥꯏꯜꯒꯤ ꯆꯥꯔꯖ ꯇꯧꯕꯁꯤꯅ ꯑꯃꯨꯛꯀ ꯗꯔꯀꯥꯔ ꯑꯣꯏ ꯃꯣꯕꯥꯏꯜ ꯆꯥꯔꯖ ꯇꯧꯕꯁꯤ ꯃꯣꯕꯥꯏꯜꯁꯤ ꯌꯥꯎꯗ꯭ꯔꯒꯗꯤ ꯑꯊꯨ ꯑꯍꯥ ꯀꯅꯥꯒꯨꯝꯕ ꯄꯥꯎ ꯑꯃ ꯏ ꯄꯥꯎ ꯑꯃ ꯐꯥꯎꯗꯣꯛ ꯐꯥꯎꯖꯤꯟ ꯇꯧꯕꯀꯥꯟꯗ ꯍꯥꯏꯔꯤꯕ ꯃꯣꯕꯥꯏꯜꯁꯤꯒꯤ ꯃꯇꯦꯡꯗꯒꯤ ꯍꯧꯖꯤꯛꯇꯤ ꯂꯣꯏꯅ ꯄꯥꯎ ꯐꯥꯎꯗꯣꯛ ꯐꯥꯎꯖꯤꯟ ꯇꯧꯕꯅꯤꯅ ꯄꯩꯁꯥ ꯀꯥꯞꯄꯗ ꯑꯣꯏꯔꯣ ꯅꯠꯇ꯭ꯔꯒ ꯑꯩꯈꯣꯏꯒꯤ ꯐꯣꯇꯣ ꯀꯥꯞꯄꯗ ꯑꯣꯏꯔꯣ ꯑꯃꯗ ꯑꯣꯏꯔꯣ ꯑꯃꯗ ꯑꯣꯏꯔꯣ ꯑꯦꯅꯤ ꯏꯕ꯭ꯔꯤꯊꯤꯡ ꯁ꯭ꯀꯨꯜꯒꯤ ꯃꯇꯥꯡꯗ ꯑꯣꯏꯔꯣ ꯑꯃꯗ ꯑꯣꯏꯔꯣ ꯍꯧꯖꯤꯛꯇꯤ ꯂꯣꯏꯅ ꯖꯤ ꯄꯦ ꯐꯣꯟꯄꯦ ꯂꯣꯏ ꯂꯩꯅꯔꯅꯤꯅ ꯃꯁꯤ ꯏꯂꯦꯛꯇ꯭ꯔꯤꯁꯤꯇꯤꯒꯤ ꯃꯈꯥꯗ ꯑꯩꯈꯣꯏꯅ ꯀꯥꯟꯅꯕ ꯂꯧꯔꯤꯁꯤ ꯃꯁꯤ ꯃꯣꯕꯥꯏꯜ ꯆꯥꯔꯖ ꯇꯧꯕ ꯍꯥꯏꯕꯁꯤꯅꯤ ꯑꯗꯩ ꯃꯩꯁꯤ ꯌꯥꯎꯔꯝꯗ꯭ꯔꯒꯗꯤ ꯉꯁꯥꯏꯒꯤ ꯃꯣꯕꯥꯏꯜ ꯆꯥꯔꯖ ꯇꯧꯕꯁꯦ ꯑꯃꯨꯛꯀ ꯌꯥꯔꯣꯏꯗꯣꯏꯅꯦꯕ ꯑꯗꯨ ꯃꯩꯁꯤ ꯌꯥꯎꯔꯒꯅ ꯑꯃꯨꯛꯀ ꯃꯣꯕꯥꯏꯜ ꯆꯥꯔꯖ ꯇꯧꯕꯁꯤ ꯑꯃꯨꯛꯀ ꯌꯥꯗꯣꯏꯅꯦꯕ ꯑꯗꯨꯅ ꯍꯥꯏꯔꯤꯕ ꯀꯔꯤ ꯃꯣꯕꯥꯏꯜ ꯆꯥꯔꯖꯤꯡ ꯇꯧꯕꯁꯤ ꯑꯦꯂꯦꯛꯇ꯭ꯔꯤꯛꯅꯤꯅ ꯌꯥꯝꯅ ꯗꯔꯀꯥꯔ ꯑꯣꯏ ꯀꯔꯤꯒꯨꯝꯕ ꯃꯁꯤ ꯌꯥꯎꯔꯝꯗꯕ ꯇꯥꯔꯒꯗꯤ ꯂꯩꯔꯝꯗꯕꯕ ꯇꯥꯔꯗꯤ ꯌꯥꯝꯅ ꯑꯋꯥꯕ ꯑꯃ ꯑꯣꯏꯒꯅꯤ ꯑꯗꯨꯅ ꯀꯃꯥꯏ ꯇꯧꯔꯦ ꯍꯥꯏꯀꯥꯟꯗ ꯑꯦꯂꯦꯛꯇ꯭ꯔꯤꯁꯤꯇꯤꯒꯤ ꯃꯈꯥꯗ ꯀꯥꯅꯕ ꯍꯥꯏꯔꯒꯅ ꯃꯣꯕꯥꯏꯜ ꯆꯥꯔꯖꯤꯡ ꯇꯧꯕ ꯍꯥꯏꯕꯁꯤꯅꯤ ꯃꯣꯕꯥꯏꯜ ꯆꯥꯔꯖꯤꯡ ꯇꯧꯕ ꯍꯥꯏꯕꯁꯤꯗꯤ ꯑꯩꯈꯣꯏꯒꯤ ꯌꯥꯝꯅ ꯗꯔꯀꯥꯔ ꯑꯣꯏꯔꯕ ꯍꯧꯖꯤꯛꯀꯤ ꯃꯇꯝꯗ ꯌꯥꯝꯅ ꯏꯝꯄꯣꯔꯇꯦꯟ ꯑꯣꯏꯔꯕ ꯑꯗꯨꯛꯀꯤ ꯃꯇꯤꯛ ꯏꯝꯄꯣꯔꯇꯦꯟ ꯑꯣꯏꯕ ꯃꯤꯀꯨꯞ ꯈꯨꯗꯤꯡ ꯁꯦꯀꯦꯟ ꯈꯨꯗꯤꯡ ꯐꯣꯟꯒꯤ ꯗꯔꯀꯥꯔ ꯐꯣꯟꯁꯤꯗ ꯐꯣꯟꯒꯤ ꯗꯔꯀꯥꯔ ꯑꯣꯏꯕ ꯃꯤꯒꯤꯗꯃꯛꯇꯗꯤ ꯃꯣꯕꯥꯏꯜ ꯑꯦꯂꯦꯛꯇ꯭ꯔꯤꯁꯤꯇꯤꯒꯤ ꯃꯈꯥꯗ ꯃꯣꯕꯥꯏꯜ ꯆꯥꯔꯖꯤꯡ ꯀꯔꯤꯒꯨꯝꯕ ꯑꯃ ꯌꯦꯡꯅꯤꯡꯕ ꯑꯣꯏꯔꯣ ꯅꯠꯇ꯭ꯔ ꯂꯩꯕꯥꯛꯀꯤ ꯋꯥꯊꯣꯛ ꯂꯥꯟꯊꯣꯛꯇ ꯎꯠꯅꯤꯡꯕ ꯑꯣꯏꯔꯣ ꯉꯁꯥꯏ ꯆꯥꯔꯖ ꯇꯧꯈ꯭ꯔꯃꯤꯅ ꯃꯩꯗꯨ ꯌꯥꯎꯈ꯭ꯔꯝꯃꯤꯅ ꯃꯣꯕꯥꯏꯜꯗꯒꯤ ꯑꯩꯅ ꯌꯦꯡꯅꯤꯡꯕ ꯋꯥꯔꯜꯒꯤ ꯋꯥꯔꯜꯒꯤ ꯑꯦꯅꯤ ꯀꯟꯇ꯭ꯔꯤ ꯑꯃꯒꯤ ꯏꯔꯥꯡ ꯊꯣꯛꯄ ꯑꯣꯏꯔꯣ ꯄ꯭ꯔꯣꯕ꯭ꯂꯦꯝ ꯑꯃ ꯂꯩꯕ ꯑꯣꯏꯔꯣ ꯑꯗꯨ ꯃꯣꯕꯥꯏꯜꯗꯨ ꯆꯥꯔꯖ ꯇꯧꯈ꯭ꯔꯕꯅꯤꯅ ꯑꯗꯩ ꯌꯦꯡꯅꯤꯡꯕ ꯃꯑꯣꯡꯗꯩ ꯑꯩꯈꯣꯏꯅ ꯌꯦꯡꯕ ꯌꯥꯔꯦ ꯃꯊꯪꯗ ꯑꯦꯂꯦꯛꯇ꯭ꯔꯤꯁꯤꯇꯤꯒꯤ ꯃꯈꯥꯗ ꯑꯩꯈꯣꯏꯅ ꯀꯥꯅꯕ ꯐꯪꯉꯤꯁꯤ ꯐ꯭ꯔꯤꯖꯅꯤ ꯐ꯭ꯔꯤꯖ ꯑꯁꯤ ꯍꯥꯟꯅꯗꯤ ꯈꯨꯗꯦꯡꯗ ꯁꯔꯞꯀ ꯁꯨꯔꯝꯃꯤ ꯍꯧꯖꯤꯛꯇꯤ ꯑꯦꯂꯦꯛꯇ꯭ꯔꯤꯁꯤꯇꯤꯒꯤ ꯃꯈꯥꯗ ꯐ꯭ꯔꯤꯖ ꯁꯤꯖꯤꯟꯅꯕꯁꯤ ꯁꯤꯖꯤꯟꯅꯕ ꯍꯥꯏꯕꯁꯤ ꯃꯁꯤ ꯀꯃꯥꯏ ꯇꯧꯔꯦ ꯍꯥꯏ ꯀꯥꯟꯗ ꯌꯥꯝꯅ ꯗꯔꯀꯥꯔ ꯑꯣꯏꯔꯦ ꯍꯥꯟꯅ ꯈꯨꯠ ꯇꯠꯄꯒꯤ ꯅꯠꯇ꯭ꯔꯒ ꯈꯨꯠ ꯄꯣꯛꯊꯣꯛꯄꯒꯤ ꯄ꯭ꯔꯣꯕ꯭ꯂꯦꯝ ꯂꯩꯔꯝꯃꯤ ꯑꯦꯂꯦꯛꯇ꯭ꯔꯤꯁꯤꯇꯤꯒꯤ ꯃꯈꯥꯗ ꯀꯥꯅꯔꯦ ꯀꯥꯅꯔꯤꯁꯤ ꯐ꯭ꯔꯤꯖ ꯍꯥꯏꯕ ꯄꯣꯠꯁꯤꯅꯤ ꯐ꯭ꯔꯤꯖ ꯑꯁꯤ ꯀꯔꯤꯗ ꯋꯥꯁꯤꯡ ꯃꯦꯆꯤꯟ ꯍꯥꯏꯕꯁꯤꯅꯤ ꯋꯥꯁꯤꯡ ꯃꯦꯆꯤꯟ ꯍꯥꯏꯕꯁꯤ ꯌꯥꯝꯅ ꯐꯤ ꯐꯤ ꯁꯨꯕꯗ ꯌꯥꯝꯅ ꯗꯔꯀꯥꯔ ꯑꯣꯏꯔꯝꯃꯤ ꯗꯔꯀꯥꯔ ꯑꯣꯏꯔꯦ ꯑꯗꯨꯅ ꯀꯃꯥꯏ ꯇꯧꯔꯦ ꯍꯥꯏ ꯀꯥꯟꯗ ꯋꯥꯁꯤꯡ ꯃꯦꯆꯤꯟꯒꯤ ꯗꯔꯀꯥꯔꯗꯒꯤ ꯉꯁꯥꯏꯒꯤ ꯈꯨꯠ ꯄꯣꯛꯊꯣꯛꯑꯝꯕ ꯈꯨꯗꯦꯡꯗ ꯐꯤ ꯁꯨꯔꯝꯕ ꯑꯗꯣ ꯄꯨꯝꯅꯃꯛꯇꯨ ꯂꯣꯏꯅ ꯀꯦꯟꯁꯦꯜ ꯇꯧꯔꯒ ꯐꯤꯗꯣ ꯍꯥꯞꯆꯜꯂꯒ ꯁꯔꯞ ꯍꯥꯞꯆꯜꯂꯒ ꯏꯁꯤꯡ ꯈꯔ ꯍꯥꯞꯆꯜꯂꯒ ꯃꯁꯥꯅ ꯑꯣꯠꯄ ꯄꯣꯠꯅꯤ ꯃꯥꯒꯤ ꯃꯤꯅꯤꯠ ꯃꯁꯤꯡꯗꯨ ꯁꯨꯔꯒ ꯑꯃꯨꯛ ꯀꯩꯗꯧꯔꯒ ꯂꯧꯊꯣꯛꯑꯒ ꯌꯥꯝ ꯅꯨꯡꯉꯥꯏꯅ ꯉꯍꯥꯛꯇꯪ ꯀꯪꯍꯟꯕ ꯑꯣꯏ ꯇꯥꯔꯒꯁꯨ ꯑꯗꯨꯗ ꯂꯣꯏꯅ ꯌꯥꯔꯦ ꯑꯦꯂꯦꯛꯇ꯭ꯔꯤꯁꯤꯇꯤꯒꯤ ꯃꯈꯥꯗ ꯌꯥꯝꯅ ꯗꯔꯀꯥꯔ ꯑꯣꯏ ꯑꯗꯨꯅ ꯐ꯭ꯔꯤꯖ ꯍꯥꯏꯕꯁꯤꯁꯨ ꯑꯦꯂꯦꯛꯇ꯭ꯔꯤꯁꯤꯇꯤꯒꯤ ꯃꯈꯥꯗ ꯀꯥꯅꯔꯤꯁꯤ ꯐ꯭ꯔꯤꯖ ꯍꯥꯏꯕꯁꯤꯁꯨꯅꯤ ꯐ꯭ꯔꯤꯖ ꯑꯁꯤ ꯌꯥꯝꯅ ꯏꯝꯄꯣꯔꯇꯦꯟ ꯑꯣꯏ ꯍꯥꯏꯔꯤꯕ ꯐ꯭ꯔꯤꯖ ꯑꯁꯤ ꯑꯗꯒꯤ ꯉꯍꯥꯛꯇꯪ ꯏꯁꯤꯡ ꯏꯪꯊꯍꯟꯒꯦꯁꯨ ꯅꯠꯇ꯭ꯔꯒ ꯕꯔꯞ ꯍꯥꯞꯆꯟꯒꯦꯁꯨ ꯉꯍꯥꯛꯇꯪ ꯑꯦꯟꯁꯥꯡ ꯑꯁꯥꯕ ꯃꯇꯝꯗꯗꯤ ꯃꯅꯝ ꯅꯝꯊꯤꯗꯣ ꯑꯗꯨ ꯐ꯭ꯔꯤꯖꯇ ꯍꯥꯞꯆꯜꯂꯒꯗꯤ ꯃꯩꯗ ꯉꯍꯥꯛꯇꯪ ꯊꯥꯖꯜꯂꯒꯗꯤ ꯀꯃꯥꯏ ꯇꯧꯔꯦ ꯍꯥꯏ ꯀꯥꯟꯗ ꯉꯁꯥꯏꯒꯤ ꯀꯃꯥꯏ ꯑꯩꯈꯣꯏꯒꯤ ꯀꯔꯤꯒ ꯃꯅꯝ ꯅꯝꯊꯤꯍꯟꯗꯦ ꯑꯗꯨꯒ ꯑꯃꯅ ꯑꯩꯈꯣꯏꯒꯤ ꯀꯔꯤ ꯇꯧꯔꯛꯍꯟꯗꯦ ꯑꯗꯨꯅ ꯌꯥꯝ ꯀꯥꯅꯕ ꯄꯣꯠꯅꯤ